ꯀꯅꯥ ꯑꯣꯏꯕꯤꯔꯃꯣ

ꯍꯥꯏꯕꯤꯌꯨ ꯍꯥꯏꯕꯤꯌꯨ ꯀꯅꯥ ꯑꯣꯏꯕꯤꯔꯃꯣ ꯑꯣ ꯑꯩ ꯁꯥꯟꯅꯕ ꯈꯣꯠꯄ ꯄꯥꯝꯖꯩ ꯑꯗ ꯑꯗꯨꯒꯤ ꯃꯔꯝꯗ ꯈꯤꯇꯪ ꯍꯥꯏꯕꯤꯔꯛꯀꯦꯅ ꯇꯧꯕ ꯍꯣ ꯃꯨꯛꯅꯥ ꯍꯥꯏꯕ ꯍꯥꯏꯕꯁꯤ ꯁꯤꯒꯤ ꯈꯨꯟꯁꯥꯟꯅꯁꯤ ꯑꯃꯨꯛꯇꯪ ꯑꯣ ꯑꯩꯅ ꯍꯥꯏꯔꯤꯅ ꯃꯁꯤ ꯂꯧꯁꯤꯡꯅꯔ ꯑꯣꯏꯕ꯭ꯔꯥ ꯑꯗꯨ ꯄꯥꯡꯒꯜꯅ ꯑꯣꯏꯕ꯭ꯔꯥ ꯍꯥꯏꯕꯁꯤ ꯑꯗꯨ ꯁꯥꯟꯅꯒꯗꯕꯁꯤ ꯀꯔꯝꯕ ꯅꯨꯃꯤꯠꯀꯨꯝꯕ ꯑꯀꯛꯅꯕꯤ ꯂꯩꯕ꯭ꯔꯥꯕ ꯃꯁꯤ ꯃꯇꯝꯁꯤ ꯑꯗꯨ ꯑꯃꯨꯛꯇꯪ ꯌꯦꯡꯅꯤꯡꯕ ꯑꯗꯨ ꯀꯔꯝꯕ ꯃꯇꯝꯗꯅꯣ ꯑꯩ ꯑꯃꯨꯛꯇꯪ ꯅꯤꯡꯁꯤꯡꯖꯔꯛꯀꯦ ꯀꯔꯝꯕ ꯃꯇꯝꯗ ꯁꯥꯟꯅꯒꯗꯒꯦ ꯍꯥꯏꯕꯗꯨ ꯌꯦꯡꯅꯤꯡꯕ ꯍꯥꯏꯕꯗꯨ ꯑꯣꯏꯔꯦ ꯑꯗꯨ ꯑꯩ ꯑꯃꯨꯛꯇꯪ ꯅꯤꯡꯁꯤꯡꯖꯔꯛꯀꯦꯀꯣ ꯑꯣ ꯑꯗꯨ ꯑꯣꯏꯇꯥꯔꯗꯤ ꯑꯩ ꯑꯃꯨꯛꯇꯪ ꯅꯤꯡꯁꯤꯡꯖꯔꯛꯀꯦꯕꯀꯣ ꯑꯗꯨꯒ ꯎꯝ ꯑꯗꯨ ꯀꯩꯅꯣ ꯇꯧꯋꯦꯕ ꯑꯣ ꯑꯗꯨ ꯑꯣꯏꯇꯥꯗꯤ ꯑꯩꯁꯤ ꯃꯄꯥꯟ ꯂꯝꯗꯒꯤꯅꯦ ꯑꯗꯨ ꯏꯝꯐꯥꯜꯗ ꯂꯩꯒꯗꯕꯅꯦ ꯑꯗꯨ ꯂꯩꯐꯝꯁꯦ ꯍꯧꯖꯤꯛ ꯑꯋꯥꯕ ꯑꯃ ꯑꯣꯏꯔꯤ ꯑꯃꯨꯛꯇꯪ ꯑꯣ ꯍꯣꯏ ꯍꯣꯏ ꯍꯣꯇꯦꯜꯕꯨꯗꯤ ꯃꯔꯥꯡ ꯀꯥꯏ ꯍꯥꯏꯕ ꯑꯗꯨ ꯑꯃꯨꯛꯇ ꯂꯥꯛꯇ꯭ꯔꯤꯃꯤꯅ ꯊꯤꯕꯅꯦꯅ ꯀꯟꯅ ꯍꯣꯠꯅꯔꯤ ꯑꯗꯨꯒꯤꯁꯨ ꯑꯃꯨꯛꯇꯪ ꯑꯩꯈꯣꯏ ꯏꯃꯥꯟꯅ ꯍꯣꯏ ꯐꯔꯦ ꯐꯔꯦ ꯑꯗꯨꯗꯤ ꯅꯤꯡꯁꯤꯡꯖꯔꯛꯑꯒꯦ ꯑꯩꯈꯣꯏ ꯂꯩꯐꯝꯗꯨꯁꯨ ꯍꯧꯖꯤꯛ ꯀꯟꯅ ꯊꯤꯗꯅ ꯍꯣꯠꯅꯔꯤꯑꯕꯀꯣ ꯑꯗꯨ ꯍꯧꯖꯤꯛꯀꯤ ꯉꯁꯥꯏ ꯍꯣꯏ ꯍꯣꯏ ꯑꯣ ꯐꯔꯦ ꯐꯔꯦ ꯑꯗꯨꯗꯤ ꯂꯥꯛꯄ ꯃꯇꯝꯁꯤꯗ ꯍꯥꯏꯖꯔꯛꯑꯒꯦ ꯑꯊꯨꯕ ꯃꯇꯝꯗ ꯍꯥꯏꯖꯔꯛꯑꯒꯦ ꯎꯝ ꯐꯔꯦ ꯐꯔꯦ ꯊꯝꯖꯔꯒꯦꯀꯣ